ꯌꯥꯒꯅꯤ ꯁꯔ ꯑꯩꯍꯥꯛ ꯍꯧꯖꯤꯛ ꯍꯧꯖꯤꯛ ꯑꯩꯍꯥꯛꯀꯤ ꯑꯄꯥꯝꯕꯁꯤ ꯗꯣꯛꯇꯔ ꯑꯃ ꯑꯣꯏꯕ ꯄꯥꯝꯃꯤ ꯑꯩꯒꯤ ꯄꯨꯟꯁꯤꯁꯤꯗ ꯃꯌꯥꯝ ꯄ꯭ꯔꯖꯥꯒꯤ ꯁꯦꯕꯥ ꯇꯧꯕ ꯄꯥꯝꯃꯤ ꯂꯩꯇ ꯂꯥꯏꯔꯕ ꯈꯨꯗꯤꯡꯃꯛ ꯑꯁꯤ ꯃꯣꯏꯗꯤ ꯂꯥꯏꯌꯦꯡꯕ ꯉꯝꯖꯗꯕꯅꯤꯅ ꯄꯩꯁꯥ ꯂꯩꯇꯕꯅꯤꯅ ꯃꯣꯏꯒꯤ ꯂꯥꯏꯌꯦꯡꯕꯗ ꯉꯝꯅꯕꯒꯤꯗꯃꯛꯇ ꯑꯩꯍꯥꯛ ꯃꯇꯤꯛ ꯆꯥꯕ ꯗꯣꯛꯇꯔ ꯑꯃ ꯑꯣꯏꯕ ꯄꯥꯝꯖꯩ ꯑꯩꯍꯥꯛ ꯂꯥꯏꯔꯤꯛ ꯀꯟꯅ ꯄꯥꯒꯅꯤ ꯑꯩꯍꯥꯛ ꯇꯨꯝꯕ ꯆꯥꯕ ꯅꯥꯏꯗꯅ ꯑꯩꯍꯥꯛꯀꯤ ꯉꯝꯖꯕ ꯊꯥꯛꯇ ꯑꯩꯍꯥꯛ ꯂꯦꯕꯔ ꯊꯥꯗꯔꯒ ꯂꯥꯏꯔꯤꯛ ꯄꯥꯖꯒꯅꯤ ꯑꯩꯍꯥꯛꯀꯤ ꯏꯃꯨꯡ ꯃꯅꯨꯡꯗꯁꯨ ꯉꯁꯤꯃꯛ ꯐꯥꯎꯔꯤꯕ ꯑꯩꯍꯥꯛꯀꯤ ꯂꯥꯏꯌꯦꯡꯕ ꯆꯠꯄ ꯃꯇꯝꯗ ꯈꯨꯗꯣꯡ ꯆꯥꯗꯕ ꯂꯥꯏꯌꯦꯡꯕꯒꯤ ꯍꯣꯠꯅ ꯃꯇꯝꯗ ꯑꯋꯥꯕ ꯀꯌꯥ ꯑꯁꯦ ꯎꯔꯨꯕ ꯇꯟꯖꯥꯗꯒꯤ ꯑꯩꯍꯥꯛ ꯗꯣꯛꯇꯔ ꯑꯃ ꯑꯣꯏꯕ ꯄꯥꯝꯖꯈꯤ ꯃꯁꯤ ꯈꯨꯗꯤꯡꯃꯛ ꯑꯁꯤ ꯑꯩꯍꯥꯛ ꯈꯟꯊꯖꯩ ꯑꯩꯒꯤ ꯋꯥꯈꯜ ꯈꯨꯗꯤꯡꯃꯛ ꯈꯟꯊꯔꯕ ꯃꯇꯨꯡꯗ ꯑꯩꯍꯥꯛ ꯗꯣꯛꯇꯔ ꯑꯣꯏꯒꯅꯤ ꯑꯩꯍꯥꯛ ꯁꯦꯕꯥ ꯐꯖꯅ ꯇꯧꯖꯒꯅꯤ ꯍꯣꯁꯄꯤꯇꯥꯜ ꯑꯃ ꯂꯤꯡꯈꯠꯀꯦꯁꯨ ꯈꯟꯖꯩ ꯃꯁꯤ ꯉꯝꯍꯟꯕꯤꯕ ꯑꯣꯏꯁꯅꯨ ꯃꯄꯨ ꯃꯍꯥꯛꯅ ꯑꯩꯍꯥꯛꯀꯤ ꯄꯨꯟꯁꯤ ꯇꯨꯡꯗ ꯑꯩꯍꯥꯛ ꯑꯍꯦꯟ ꯑꯊꯣꯏ ꯊꯤꯗꯅ ꯂꯩꯇ ꯂꯥꯏꯔꯕꯒꯤ ꯁꯦꯕꯥ ꯇꯧꯕ ꯉꯝꯍꯟꯕꯤꯁꯅꯨ ꯑꯩꯍꯥꯛꯀꯤ ꯄꯨꯟꯁꯤ ꯑꯁꯤ ꯀꯠꯊꯣꯛꯄ ꯉꯝꯕ ꯄ꯭ꯔꯖꯥ ꯗ ꯑꯩꯍꯥꯛ ꯊꯛꯁꯤ ꯈꯥꯁꯤ ꯂꯥꯏꯅꯤꯡ ꯆꯠꯍꯟꯕꯤꯕ ꯁꯤꯃꯇ ꯇꯧꯕ ꯃꯇꯝꯗ ꯁꯧ ꯁꯧ ꯂꯥꯎꯗꯕ ꯄ꯭ꯔꯥꯖꯥ ꯂꯥꯏꯌꯦꯡꯕ ꯃꯇꯝꯗꯁꯨ ꯅꯣꯛꯅ ꯀꯩꯀꯥ ꯇꯧꯔꯒ ꯂꯥꯏꯌꯦꯡꯕꯤꯕ ꯏꯃꯥ ꯁꯤꯃꯇ ꯅꯥꯔꯦ ꯍꯥꯏꯕ ꯃꯇꯝꯗꯁꯨ ꯃꯣꯏꯅ ꯍꯥꯏꯔꯛꯄ ꯇꯟꯖꯥ ꯑꯗꯨꯗ ꯏꯃꯥ ꯅꯪ ꯀꯔꯤ ꯅꯥꯔꯤꯒꯦ ꯏꯆꯦ ꯅꯪ ꯀꯔꯤ ꯅꯥꯔꯤꯒꯦ ꯏꯅꯥꯎ ꯅꯪ ꯀꯔꯤ ꯅꯥꯔꯤꯒꯦ ꯍꯥꯏꯅ ꯍꯪꯕꯤꯕ ꯅꯣꯂꯨꯛꯅ ꯃꯣꯏꯕꯨ ꯏꯀꯥꯏ ꯍꯪꯒꯣꯏꯅꯗꯕꯤꯗ ꯁꯝꯅ ꯔꯦꯁꯄꯦꯛ ꯃꯑꯣꯡꯗ ꯂꯣꯏꯅꯕꯤꯕ ꯑꯃꯗꯤ ꯃꯣꯏꯒꯤ ꯑꯋꯥꯠ ꯑꯄꯥ ꯄꯩꯁꯥꯗ ꯑꯣꯏꯔꯁꯨ ꯈꯤꯇꯪ ꯃꯇꯦꯡ ꯄꯥꯡꯕꯤꯕ ꯍꯤꯗꯥꯛ ꯂꯥꯡꯊꯛꯇꯁꯨ ꯈꯤꯇꯪ ꯁꯦꯀ꯭ꯔꯤꯐꯥꯏꯁ ꯇꯧꯔꯒ ꯑꯩꯍꯥꯛꯁꯨ ꯂꯥꯏꯔꯕ ꯑꯃ ꯑꯣꯏꯅ ꯍꯧꯔꯛꯄꯅꯤꯅ ꯂꯥꯏꯔꯕꯒꯤ ꯋꯥꯈꯜ ꯆꯦꯟꯕ ꯑꯃ ꯉꯝꯍꯟꯕꯤꯕ ꯑꯣꯏꯁꯅꯨ ꯃꯈꯣꯏꯕꯨ ꯑꯣ ꯃꯣꯏꯗꯤ ꯂꯩꯇ ꯂꯥꯏꯔꯕꯅꯤ ꯍꯥꯏꯕ ꯑꯗꯨꯒꯤ ꯈꯜꯍꯟꯕꯤꯕ ꯉꯝꯍꯟꯕꯤꯕ ꯃꯁꯤꯁꯤꯡ ꯑꯁꯤ ꯄꯨꯂꯞ ꯁꯦꯀ꯭ꯔꯤꯐꯥꯏꯁ ꯇꯧꯕ ꯉꯝꯕ ꯑꯣꯏꯍꯟꯕꯤꯕ ꯑꯣꯏꯁꯅꯨ